ꯁꯣꯁ꯭ꯌꯦꯜ ꯃꯦꯗꯤꯌꯥꯅ ꯑꯥꯔꯠꯁ ꯑꯦꯟ ꯀ꯭ꯔꯦꯐꯁꯇ ꯑꯦꯠꯚꯔꯇꯥꯏꯁ ꯇꯧꯕꯗ ꯍꯥꯏꯕꯗꯤ ꯆꯥꯎꯅ ꯃꯇꯦꯡ ꯄꯥꯡꯉꯤ

ꯍꯥꯏꯕꯗꯤ ꯂꯩꯅ ꯎꯅꯕ ꯊꯨꯅ ꯎꯕ ꯍꯥꯟꯅꯗꯒꯤ ꯍꯦꯟꯅ ꯍꯧꯖꯤꯛꯇꯩ ꯍꯧꯖꯤꯛꯅ ꯍꯦꯟꯅ ꯎꯕ ꯑꯗꯨꯒ ꯍꯥꯟꯅꯗꯤ ꯍꯥꯏꯕꯗꯤ ꯍꯧꯖꯤꯛ ꯍꯧꯖꯤꯛꯀ ꯍꯥꯟꯅꯒꯗꯤ ꯌꯥꯝꯅ ꯈꯦꯠꯅꯔꯦ ꯍꯧꯖꯤꯛꯇꯤ ꯏꯟꯁꯇꯒ꯭ꯔꯥꯝ ꯌꯨꯇ꯭ꯌꯨꯕ ꯁꯤꯗ ꯊꯥꯒꯠꯂꯒ ꯃꯣꯏꯅ ꯄꯥꯝꯕ ꯄꯣꯠꯆꯩꯁꯤꯡꯗꯣ ꯑꯩꯈꯣꯏꯗ ꯈꯜꯂꯛꯄꯒꯨꯝꯕ ꯑꯗꯨꯒ ꯐꯣꯟ ꯅꯝꯕꯔ ꯂꯧꯅꯔꯒ ꯐꯣꯟ ꯅꯝꯕꯔ ꯂꯧꯅꯔꯒ ꯃꯣꯏꯗ ꯃꯣꯏꯅ ꯍꯪꯉꯛꯄ ꯑꯣꯏꯒꯦꯔꯥ ꯊꯤꯜꯂꯛꯄ ꯑꯣꯏꯒꯦꯔꯥ ꯑꯗꯨꯃꯥꯏꯅ ꯊꯤꯟꯕ ꯑꯣꯏꯔꯁꯨ ꯃꯈꯣꯏ ꯂꯥꯛꯄ ꯑꯣꯏꯔꯒꯁꯨ ꯍꯧꯖꯤꯛꯇꯤ ꯂꯥꯏꯅ ꯂꯥꯏꯅ ꯐꯪꯅꯔꯦ ꯃꯆꯨ ꯍꯥꯏꯕꯗꯤ ꯃꯆꯨ ꯃꯣꯏꯅ ꯄꯥꯝꯕ ꯐꯅꯦꯛ ꯁꯥꯕ ꯐꯅꯦꯛ ꯁꯥꯕ ꯑꯣꯏꯒꯦꯔꯥ ꯑꯗꯨꯒ ꯀꯥꯡꯈꯟ ꯇꯨꯕ ꯑꯣꯏꯒꯦꯔꯥ ꯍꯧꯖꯤꯛꯇꯤ ꯂꯣꯏꯅ ꯊꯥꯒꯠꯅꯔꯦ ꯁꯣꯁ꯭ꯌꯦꯜ ꯃꯦꯗꯤꯌꯥꯗ ꯊꯥꯒꯠꯅꯔꯦ ꯑꯗꯨꯒ ꯃꯈꯣꯏꯅ ꯄꯥꯝꯃꯁꯨ ꯁꯨꯃꯥꯏꯅ ꯑꯩꯅ ꯄꯥꯝꯕ ꯃꯆꯨꯁꯦ ꯂꯧꯒꯦ ꯐꯅꯦꯛ ꯑꯣꯏꯔꯒꯅ ꯐꯅꯦꯛ ꯑꯃ ꯄꯥꯝꯖꯩ ꯑꯗꯨ ꯁꯥꯕꯤꯔꯛꯑꯣꯅ ꯍꯥꯏꯔꯒ ꯃꯣꯏꯅ ꯇꯧꯕ ꯑꯗꯨꯒ ꯑꯩꯈꯣꯏꯅ ꯍꯥꯏꯕꯗꯤ ꯑꯩꯈꯣꯏꯅ ꯁꯥꯔꯒ ꯊꯥꯒꯠꯄꯒꯨꯝꯕ ꯁꯤꯗ ꯃꯣꯏꯅ ꯄꯥꯝꯃꯦ ꯈꯣꯠꯂꯦꯅ ꯐꯣꯂꯣ ꯇꯧꯔꯛꯑꯒ ꯉꯥꯡꯅꯕ ꯐꯣꯟ ꯅꯝꯕꯔꯗꯨ ꯄꯤꯅꯔꯒ ꯍꯥꯏꯅꯕ ꯑꯗꯨꯒ ꯃꯣꯏꯅ ꯄꯥꯝꯃꯦꯅ ꯈꯜꯂꯁꯤꯅꯦ ꯄꯥꯝꯃꯦ ꯈꯜꯂꯒ ꯃꯣꯏꯅ ꯐꯣꯟ ꯅꯝꯕꯔꯗꯨ ꯂꯧꯔꯒ ꯑꯗꯨꯃꯥꯏꯅ ꯍꯥꯏꯅꯔꯒ ꯃꯣꯏꯅ ꯊꯤꯜꯂꯛꯄ ꯑꯣꯏꯒꯦꯔꯥ ꯑꯃ ꯑꯣꯏꯒꯦꯔꯥ ꯇꯧꯅꯔꯅꯤ ꯑꯗꯨꯒ ꯂꯧꯅꯔꯦ ꯌꯨꯇꯨꯕ ꯆꯦꯅꯦꯜ ꯑꯗꯨꯒ ꯏꯟꯁꯇꯒ꯭ꯔꯥꯝ ꯐꯣꯂꯣ ꯊꯝꯕꯗ ꯐꯣꯂꯣ ꯇꯧꯅꯕ ꯑꯗꯨꯒ ꯃꯈꯣꯏꯒꯤ ꯍꯥꯏꯕꯗꯤ ꯍꯧꯖꯤꯛꯇꯤ ꯏꯟꯁꯇꯒ꯭ꯔꯥꯝ ꯐꯦꯁꯕꯨꯛ ꯌꯨꯇꯨꯕ ꯊꯣꯛꯂꯛꯑꯕꯅꯤꯅ ꯐꯣꯂꯣ ꯇꯧꯅꯔꯒ ꯐꯪꯅꯔꯦꯕ ꯄꯣꯠꯈꯩꯁꯦ ꯑꯗꯣ ꯍꯥꯟꯅꯗꯤ ꯏꯟꯁꯇꯒ꯭ꯔꯥꯝ ꯌꯨꯇꯨꯕ ꯀꯔꯤ ꯀꯔꯥ ꯐꯪꯗ꯭ꯔꯤꯀꯥꯟꯗꯗꯤ ꯁꯨꯃꯥꯏꯅ ꯕꯖꯥꯔꯗꯒꯨꯝꯕꯗ ꯆꯠꯂꯒ ꯂꯩꯅꯕꯒꯨꯝꯕ ꯁꯨꯃꯥꯏꯅ ꯇꯧꯋꯦ ꯑꯗꯨ ꯍꯧꯖꯤꯛꯇꯤ ꯑꯄꯥꯝꯕ ꯄꯣꯠꯃꯈꯩꯁꯦ ꯁꯣꯁ꯭ꯌꯦꯜ ꯃꯦꯗꯤꯌꯥꯗ ꯑꯌꯥꯝꯕꯅ ꯑꯌꯥꯝꯕꯒꯤ ꯁꯔꯨꯛ ꯂꯣꯏꯅ ꯐꯪꯅꯔꯦ